ꯗꯦꯠ ꯇ꯭ꯋꯦꯟꯇꯤ ꯋꯥꯟ ꯗꯤꯁꯦꯝꯕꯔ ꯇ꯭ꯋꯦꯟꯇꯤ ꯇ꯭ꯋꯦꯟꯇꯤ ꯇꯨ ꯗꯦꯠ ꯇ꯭ꯋꯦꯟꯇꯤ ꯊ꯭ꯔꯤ ꯐꯦꯕꯋꯥꯔꯤ ꯇ꯭ꯋꯦꯟꯇꯤ ꯇ꯭ꯋꯦꯟꯇꯤ ꯊ꯭ꯔꯤ ꯗꯦꯠ ꯊ꯭ꯔꯤ ꯃꯦ ꯇ꯭ꯋꯦꯟꯇꯤ ꯇ꯭ꯋꯦꯟꯇꯤ ꯊ꯭ꯔꯤ ꯗꯦꯠ ꯁꯕꯦꯟꯇꯤꯟ ꯑꯣꯛꯇꯣꯕꯔ ꯇ꯭ꯋꯦꯟꯇꯤ ꯇ꯭ꯋꯦꯟꯇꯤ ꯊ꯭ꯔꯤ ꯗꯦꯠ ꯇ꯭ꯋꯦꯟꯇꯤ ꯐꯣꯔ ꯖꯅꯨꯋꯥꯔꯤ ꯇ꯭ꯋꯦꯟꯇꯤ ꯇ꯭ꯋꯦꯟꯇꯤ ꯐꯣꯔ